ꯑꯩꯈꯣꯏꯅ ꯕꯤꯖꯤꯅꯦꯁ ꯑꯅꯧꯕ ꯑꯃ ꯍꯧꯒꯦ ꯍꯥꯏ ꯇꯥꯔꯒꯗꯤ ꯕꯤꯖꯤꯅꯦꯁ ꯑꯗꯨ ꯍꯧꯗ꯭ꯔꯤꯉꯩꯒꯤ ꯃꯃꯥꯡꯗ ꯇꯧꯒꯗꯧꯔꯤꯕ ꯕꯤꯖꯤꯅꯦꯁ ꯑꯁꯤ ꯌꯥꯝꯅ ꯃꯨꯟꯅ ꯈꯟꯕ ꯃꯊꯧ ꯇꯥꯏ ꯃꯔꯃꯗꯤ ꯕꯤꯖꯤꯅꯦꯁ ꯑꯃ ꯔꯟ ꯇꯧꯔꯛꯄ ꯍꯥꯏꯕꯁꯤ ꯄꯩꯁꯥ ꯆꯪꯉꯛꯀꯅꯤ ꯕꯦꯛꯀꯞ ꯄꯩꯁꯥ ꯊꯝꯃꯛꯇꯕ ꯌꯥꯔꯣꯏ ꯂꯨꯄꯥ ꯀꯌꯥꯅ ꯍꯧꯒꯗꯕꯅꯣ ꯀꯔꯝꯕ ꯃꯇꯝꯗ ꯍꯧꯒꯗꯝꯅꯣ ꯍꯥꯏꯕ ꯃꯔꯝ ꯀꯌꯥ ꯑꯃ ꯆꯪꯉꯦ ꯍꯥꯏ ꯇꯥꯔꯦ ꯕꯤꯖꯤꯅꯦꯁ ꯑꯃ ꯍꯧꯕ ꯍꯥꯏꯕꯁꯦ ꯇꯔꯥꯏ ꯇꯔꯥꯏꯅ ꯂꯧꯕ ꯌꯥꯗꯦ ꯕꯤꯖꯤꯅꯦꯁ ꯑꯃ ꯇꯧꯔꯛꯄ ꯍꯥꯏꯕꯁꯤꯗ ꯑꯩꯒꯤ ꯏꯁꯥꯒꯤ ꯀꯣꯟꯐꯤꯗꯦꯟ ꯆꯪꯉꯤ ꯄꯥꯔꯁꯟꯅꯦꯂꯤꯇꯤ ꯆꯪꯉꯤ ꯏꯁꯀꯤꯜ ꯆꯪꯉꯤ ꯑꯦꯛꯁꯄꯤꯔꯤꯌꯦꯟꯁ ꯆꯪꯉꯦꯕ ꯑꯗꯨꯅ ꯕꯤꯖꯤꯅꯦꯁꯁꯦ ꯑꯩꯅ ꯇꯧꯒꯗꯧꯕ ꯕꯤꯖꯤꯅꯦꯁꯇꯨꯗ ꯍꯥꯟꯅ ꯑꯩꯒꯤ ꯏꯁꯥꯒꯤ ꯏꯔꯣꯝꯗꯣꯝꯒꯤ ꯕꯤꯖꯤꯅꯦꯁ ꯑꯃ ꯍꯧꯗ꯭ꯔꯤꯉꯩꯒꯤ ꯃꯇꯝꯗ ꯑꯩꯈꯣꯏꯒꯤ ꯀꯣꯆꯤꯡ ꯀ꯭ꯂꯥꯏꯁ ꯍꯥꯏꯕ ꯍꯥꯏꯇꯥꯔꯦꯀꯣ ꯑꯩꯅ ꯇꯧꯔꯤꯕ ꯕꯤꯖꯤꯅꯦꯁ ꯑꯗꯨꯒꯤ ꯇ꯭ꯌꯨꯇꯔꯦꯜ ꯑꯣꯏꯅ ꯍꯥꯏꯇꯥꯔꯦꯅꯦ ꯇ꯭ꯌꯨꯁꯟ ꯑꯣꯏꯅ ꯆꯠꯄ ꯃꯊꯧ ꯇꯥꯏ ꯆꯍꯤ ꯑꯃꯅꯤ ꯑꯦꯛꯖꯥꯝꯄꯜ ꯑꯣꯏꯅ ꯁꯤꯛꯁ ꯃꯟꯠ ꯊꯥ ꯑꯃ ꯑꯣꯏꯔꯒꯁꯨ ꯁꯨꯝꯕ ꯑꯦꯛꯁꯄꯔꯦꯟꯁ ꯇꯥꯟꯕ ꯃꯊꯧ ꯇꯥꯏ ꯃꯔꯝꯗꯤ ꯕꯤꯖꯤꯅꯦꯁꯇꯁꯨ ꯃꯥꯏ ꯄꯥꯛꯅ ꯌꯥꯝ ꯁꯥꯡꯅ ꯃꯇꯝ ꯁꯥꯡꯅ ꯇꯧꯒꯦ ꯍꯥꯏ ꯇꯥꯔꯒꯗꯤ ꯑꯗꯨꯒꯨꯝꯕ ꯃꯊꯧ ꯇꯥꯏ ꯍꯥꯏꯇꯥꯔꯦ ꯕꯤꯖꯤꯅꯦꯁ ꯑꯃ ꯇꯧꯕ ꯃꯇꯝꯗ ꯑꯩꯈꯣꯏꯅ ꯍꯤꯟꯁꯥꯞꯁꯦ ꯐꯖꯅ ꯍꯣꯠꯄ ꯃꯊꯧ ꯇꯥꯏ ꯍꯥꯏꯗꯤ ꯃꯆꯥꯗꯒꯤ ꯍꯧꯔꯒ ꯑꯆꯧꯕ ꯐꯥꯎꯁꯦ ꯐꯖꯅ ꯀꯨꯞꯊꯅ ꯍꯤꯟꯁꯥꯞ ꯍꯣꯠꯄ ꯃꯊꯧ ꯇꯥꯏ ꯍꯥꯏꯇꯥꯔꯦ ꯕꯤꯖꯤꯅꯦꯁ ꯑꯃ ꯍꯧꯕꯁꯤꯗ ꯑꯩꯈꯣꯏꯒꯤ ꯄꯩꯁꯥ ꯐꯖꯅ ꯆꯪꯉꯤ ꯄꯩꯁꯥ ꯐꯖꯅ ꯆꯪꯉꯤ ꯍꯥꯏꯕ ꯃꯇꯝꯗꯤ ꯑꯩꯅ ꯇꯧꯒꯗꯕ ꯕꯤꯖꯤꯅꯦꯁ ꯑꯗꯨꯒꯤ ꯕꯠꯖꯦꯠ ꯆꯥꯡ ꯑꯃ ꯂꯩꯒꯅꯤ ꯍꯥꯏ ꯇꯥꯔꯦ ꯑꯗꯨꯒꯤ ꯆꯥꯡ ꯑꯗꯣ ꯕꯤꯖꯤꯅꯦꯁ ꯑꯃ ꯇꯧꯕ ꯍꯥꯏꯁꯦ ꯂꯨꯄꯥ ꯂꯤꯁꯤꯡ ꯃꯉꯥ ꯇꯔꯥꯅꯗꯤ ꯍꯧꯅꯗꯦ ꯌꯥꯝꯗ꯭ꯔꯕꯗ ꯂꯥꯈ ꯑꯃ ꯐꯤꯐꯇꯤ ꯊꯥꯎꯖꯟ ꯁꯤꯅ ꯕꯤꯖꯤꯅꯦꯁ ꯑꯃ ꯍꯧꯋꯤ ꯍꯥꯏ ꯇꯥꯔꯦ ꯑꯗꯨꯅ ꯕꯤꯖꯤꯅꯦꯁꯁꯦ ꯑꯗꯨꯃꯥꯏꯅ ꯍꯧꯒꯦ ꯈꯟ ꯇꯥꯔꯒꯗꯤ ꯑꯩꯈꯣꯏꯒꯤ ꯕꯦꯛꯀꯞ ꯄꯩꯁꯥ ꯑꯃ ꯊꯝꯕ ꯃꯊꯧ ꯇꯥꯏ ꯑꯗꯨꯒ ꯕꯤꯖꯤꯅꯦꯁꯇꯣ ꯍꯧꯔꯀꯥꯟꯗ ꯔꯣꯇꯦꯁꯟ ꯆꯠꯅꯕ ꯄꯩꯁꯥ ꯑꯣꯜꯍꯟꯅꯕ ꯑꯩꯈꯣꯏꯒꯤ ꯇꯧꯔꯤꯕ ꯕꯤꯖꯤꯅꯦꯁꯇꯨꯒꯤ ꯔꯣꯇꯦꯁꯟ ꯆꯠꯅꯕꯩꯗꯃꯛꯇ ꯐꯖꯅ ꯇꯧꯕ ꯃꯊꯧ ꯇꯥꯏ ꯕꯦꯛꯀꯞ ꯄꯩꯁꯥ ꯊꯝꯕ ꯃꯊꯧ ꯇꯥꯏ ꯑꯩꯈꯣꯏꯅ ꯂꯣꯁ ꯆꯠꯂꯛꯑꯀꯥꯟꯗ ꯕꯤꯖꯤꯅꯦꯁ ꯑꯗꯣ ꯂꯣꯁ ꯆꯠꯂꯕꯀꯥꯟꯗ ꯑꯩꯈꯣꯏꯒꯤ ꯕꯦꯛꯀꯞ ꯄꯩꯁꯥꯗꯨꯅ ꯏꯟꯈꯠꯀꯗꯣꯏꯅꯦꯕ ꯑꯗꯨꯅ ꯕꯦꯛꯀꯞ ꯄꯩꯁꯥꯗꯣ ꯂꯩꯇ꯭ꯔꯒꯗꯤ ꯑꯩꯈꯣꯏꯅ ꯕꯤꯖꯤꯅꯦꯁ ꯑꯗꯣ ꯗꯥꯎꯟ ꯆꯠꯈꯤꯗꯣꯏꯅꯦꯕ ꯐꯅ ꯌꯥꯝꯅ ꯕꯤꯖꯤꯅꯦꯁ ꯑꯗꯨꯅ ꯃꯥꯏ ꯆꯨꯝꯗꯅ ꯐꯅ ꯌꯥꯝꯅ ꯁꯥꯡꯅ ꯇꯧꯔꯝ ꯇꯥꯔꯒꯁꯨ ꯑꯩꯈꯣꯏꯅ ꯕꯦꯛꯀꯞ ꯄꯩꯁꯥ ꯊꯝꯗꯕꯤꯗ ꯐꯪꯉꯛꯏꯕ ꯄꯩꯁꯥꯗꯣ ꯂꯣꯏꯁꯤꯟꯗꯅ ꯁꯦꯕꯤꯡ ꯇꯧꯍꯧꯗ ꯇꯥꯔꯒꯗꯤ ꯑꯩꯈꯣꯏ ꯕꯤꯖꯤꯅꯦꯁ ꯑꯗꯨ ꯌꯥꯝ ꯊꯨꯅ ꯃꯨꯠꯀꯅꯤ ꯌꯥꯝ ꯊꯨꯅ ꯗꯥꯎꯟ ꯆꯠꯀꯅꯦꯕ ꯑꯗꯨꯅ ꯃꯔꯝ ꯑꯣꯏꯔꯒ ꯑꯩꯈꯣꯏꯅ ꯁ꯭ꯔꯀꯥꯔꯒꯤ ꯃꯇꯦꯡ ꯂꯧꯕ ꯌꯥꯏ ꯃꯔꯝꯗꯤ ꯁ꯭ꯔꯀꯥꯔꯒꯤ ꯃꯇꯦꯡ ꯀꯃꯥꯏꯅ ꯂꯧꯒꯅꯤ ꯍꯥꯏꯔꯀꯥꯟꯗ ꯑꯩꯈꯣꯏꯒꯤ ꯕꯤꯖꯤꯅꯦꯁꯀꯤ ꯑꯣꯏꯕ ꯕꯤꯖꯤꯅꯦꯁ ꯍꯧꯗꯤꯛꯅꯕ ꯄꯩꯁꯥ ꯂꯩꯇ꯭ꯔꯦ ꯍꯥꯏ ꯇꯥꯔꯒꯁꯨ ꯁ꯭ꯔꯀꯥꯔꯗꯒꯤ ꯑꯩꯈꯣꯏꯒꯤ ꯏꯁꯀꯤꯝ ꯍꯥꯏꯇꯥꯔꯦꯀꯣ ꯑꯩꯈꯣꯏꯅ ꯅꯧꯅ ꯍꯧꯕꯗ ꯕꯤꯖꯤꯅꯦꯁꯁꯦ ꯍꯧꯅꯕꯩꯗꯃꯛꯇ ꯁ꯭ꯔꯀꯥꯔꯗꯒꯤ ꯄꯩꯁꯥ ꯂꯧꯕ ꯌꯥꯏ ꯀꯔꯝꯅ ꯂꯧꯕ ꯌꯥꯏ ꯍꯥꯏ ꯇꯥꯔꯒꯗꯤ ꯑꯩꯈꯣꯏꯅ ꯇꯧꯒꯗꯕ ꯕꯤꯖꯤꯅꯦꯁ ꯑꯗꯨꯒꯤ ꯃꯥꯒꯤ ꯀꯥꯏꯇꯦꯔꯤꯌꯥ ꯑꯗꯒꯤ ꯃꯥꯒꯤ ꯀꯔꯤ ꯕꯤꯖꯤꯅꯦꯁꯅꯣ ꯍꯥꯏꯕꯗꯨ ꯐꯖꯅ ꯏꯊꯣꯛꯑꯒ ꯁ꯭ꯔꯀꯥꯔꯗ ꯁꯝꯃꯤꯁꯟ ꯇꯧꯒꯗꯣꯏꯅꯦꯕ ꯑꯗꯨꯃꯥꯏꯅ ꯁꯝꯃꯤꯁꯟ ꯇꯧꯔꯀꯥꯟꯗ ꯑꯩꯈꯣꯏꯒꯤ ꯕꯤꯖꯤꯅꯦꯁꯀꯤ ꯂꯣꯟ ꯌꯥꯝ ꯄꯤꯊꯔꯛꯀꯅꯤ ꯍꯥꯏꯇꯥꯔꯦ ꯀꯤꯁꯟ ꯀ꯭ꯔꯦꯗꯤꯠ ꯀꯥ꯭ꯔꯠ ꯑꯩꯈꯣꯏꯒꯤ ꯕꯤꯖꯤꯅꯦꯁ ꯂꯣꯟ ꯄꯤꯔꯛꯀꯅꯤ ꯑꯩꯈꯣꯏ ꯕꯤꯖꯤꯅꯦꯁ ꯂꯣꯟꯁꯦ ꯀꯃꯥꯏꯅ ꯄꯤꯔꯛꯀꯅꯤ ꯍꯥꯏ ꯀꯥꯟꯗ ꯍꯧꯖꯤꯛ ꯑꯩꯅ ꯃꯊꯛꯇ ꯄꯟꯖꯈ꯭ꯔꯤꯕꯁꯤꯡꯗꯣ ꯑꯩꯈꯣꯏꯒꯤ ꯑꯩꯈꯣꯏꯅ ꯇꯧꯒꯗ ꯕꯤꯖꯤꯅꯦꯁ ꯑꯗꯨꯒꯤ ꯃꯥꯏꯗꯣ ꯆꯨꯝꯅ ꯃꯥꯅ ꯇꯧꯒꯗꯕ ꯕꯤꯖꯤꯅꯦꯁ ꯑꯗꯣ ꯆꯨꯝꯕ꯭ꯔꯥ ꯂꯥꯟꯕ꯭ꯔꯥ ꯍꯥꯏꯕꯗꯨ ꯁ꯭ꯔꯀꯥꯔꯅ ꯊꯤꯗꯣꯔꯛꯀꯅꯤ ꯌꯦꯡꯊꯣꯔꯛꯀꯅꯦꯕ ꯑꯗꯨꯒꯤ ꯃꯇꯨꯡ ꯏꯟꯅ ꯑꯩꯒꯤ ꯕꯤꯖꯤꯅꯦꯁ ꯑꯗꯨ ꯆꯨꯝ ꯇꯥꯔꯒꯗꯤ ꯃꯥꯏ ꯕꯤꯖꯤꯅꯦꯁꯁꯦ ꯄꯩꯁꯥ ꯊꯥꯗꯕ ꯌꯥꯔꯦ ꯍꯥꯏ ꯇꯥꯔꯒꯗꯤ ꯑꯩꯈꯣꯏꯅ ꯄꯩꯁꯥ ꯂꯩꯇ꯭ꯔꯒꯁꯨ ꯕꯤꯖꯤꯅꯦꯁꯀꯤ ꯃꯥꯏꯟꯗꯨꯅꯕꯨ ꯆꯨꯝ ꯇꯥꯔꯒꯗꯤ ꯕꯤꯖꯤꯅꯦꯁ ꯑꯗꯨ ꯌꯥꯝꯅ ꯐꯖꯅ ꯇꯧꯕ ꯌꯥꯏ ꯍꯥꯏꯇꯥꯔꯦ